ꯍꯂꯣ ꯁꯤ ꯊꯧꯕꯥꯜꯒꯤ ꯏꯁꯇꯦꯁꯟꯅꯔꯤ ꯑꯣꯏꯕꯤꯔꯕꯣ ꯑꯩꯅ ꯑꯩ ꯅꯍꯥꯟ ꯅꯣꯏꯒꯤ ꯁꯤꯗ ꯂꯥꯛꯆꯔꯝꯕꯅꯦ ꯑꯗꯣ ꯑꯩꯅ ꯀꯂꯔ ꯄꯦꯟꯁꯤꯜ ꯈꯔꯁꯨ ꯂꯧꯖꯕ ꯀꯂꯔ ꯄꯦꯟꯁꯤꯜꯁꯦ ꯌꯥꯝꯅ ꯁꯤꯖꯤꯟꯅꯕꯁꯨ ꯅꯨꯡꯉꯥꯏ ꯑꯗꯨꯒ ꯑꯩꯅ ꯑꯍꯦꯟꯕ ꯈꯔꯁꯨ ꯁꯨꯝ ꯂꯧꯖꯅꯤꯡꯕ ꯑꯗꯣ ꯍꯧꯖꯤꯛ ꯂꯥꯛꯄ ꯌꯥꯒꯗ꯭ꯔꯣ ꯑꯗꯨꯒ ꯑꯩꯅ ꯄꯩꯟꯁꯤꯜꯁꯦ ꯁꯤꯖꯤꯟꯅꯔ ꯃꯇꯨꯡꯗꯁꯨ ꯌꯥꯝꯅ ꯅꯨꯡꯉꯥꯏꯕ ꯑꯣꯏꯖꯩ ꯅꯨꯡꯉꯥꯏꯕ ꯑꯣꯏꯕꯗꯨꯅ ꯃꯔꯝ ꯑꯣꯏꯔꯒ ꯑꯉꯥꯡꯁꯤꯡꯅꯁꯨ ꯑꯗꯨꯝ ꯄꯥꯝꯕꯒꯤ ꯄꯥꯝꯃꯤ ꯑꯗꯨꯅ ꯑꯩꯅ ꯀꯂꯔ ꯄꯦꯟꯁꯤꯜꯁꯤꯡꯁꯦ ꯂꯧꯔ ꯂꯧꯔꯕ ꯃꯇꯨꯡꯗ ꯌꯥꯝꯅ ꯌꯥꯝ ꯅꯨꯡꯉꯥꯏꯕꯗꯨꯅ ꯃꯔꯝ ꯑꯣꯏꯔꯒ ꯑꯩ ꯁꯤꯗ ꯀꯣꯜ ꯇꯧꯖꯔꯛꯄꯅꯤ